ꯑꯩꯅ ꯆꯥꯛ ꯊꯣꯡꯕꯒꯤ ꯀ꯭ꯂꯥꯁ ꯌꯥꯎꯈ꯭ꯔꯦ ꯃꯐꯝ ꯑꯗꯨꯗꯒꯤ ꯑꯩꯅ ꯇꯝꯈꯤꯕꯗꯤ ꯎꯇꯤ ꯊꯣꯡꯕꯅꯤ ꯀ꯭ꯂꯥꯁ ꯑꯁꯤ ꯌꯥꯎꯔꯨꯕ ꯃꯇꯝꯗꯒꯤ ꯑꯩꯉꯣꯟꯗ ꯎꯇꯤ ꯊꯣꯡꯕꯁꯦ ꯑꯗꯨꯛꯀꯤ ꯃꯇꯤꯛ ꯍꯩꯕ ꯍꯥꯏꯕꯗꯨ ꯑꯣꯏꯔꯦ ꯌꯥꯝꯅꯁꯨ ꯑꯦꯝꯄ꯭ꯔꯨꯞ ꯑꯣꯏꯍꯜꯂꯦ ꯊꯣꯡꯕ ꯊꯥꯛꯄꯗꯁꯨ ꯌꯥꯝꯅ ꯍꯩꯕ ꯍꯥꯏꯕꯗꯣ ꯑꯣꯏꯍꯜꯂꯦ ꯎꯇꯤ ꯊꯣꯡꯕ ꯃꯇꯝꯗ ꯑꯩꯅ ꯍꯥꯟꯅ ꯊꯣꯡꯂꯝꯕ ꯃꯑꯣꯡꯒ ꯀ꯭ꯂꯥꯁ ꯑꯁꯤ ꯌꯥꯎꯔꯨꯔꯒ ꯊꯣꯡꯕꯒ ꯌꯥꯝꯅ ꯈꯦꯟꯅꯕ ꯑꯣꯏꯔꯝꯂꯦ ꯀ꯭ꯂꯥꯁ ꯑꯁꯤ ꯌꯥꯎꯔꯨꯕꯗꯒꯤ ꯎꯇꯤꯁꯦ ꯀꯔꯝꯍꯥꯏꯅ ꯊꯣꯡꯕꯅꯣ ꯍꯥꯏꯕꯁꯦ ꯑꯩꯉꯣꯟꯗ ꯈꯪꯕꯗꯣ ꯑꯣꯏꯔꯦ ꯎꯇꯤ ꯊꯣꯡꯕ ꯃꯇꯝꯗ ꯆꯦꯡ ꯍꯋꯥꯏ ꯑꯃꯗꯤ ꯃꯈꯜ ꯑꯇꯣꯞꯄ ꯃꯈꯜ ꯀꯌꯥ ꯑꯃ ꯍꯥꯞꯆꯤꯜꯂꯒ ꯊꯣꯡꯂꯕ ꯑꯣꯠꯂꯕ ꯃꯇꯨꯡꯗ ꯑꯩꯈꯣꯏꯅ ꯌꯦꯅꯝ ꯃꯅꯥꯒ ꯁꯣꯛ ꯇꯧꯊꯣꯛꯂꯕ ꯃꯇꯨꯡꯗ ꯆꯥꯕꯒꯤ ꯃꯍꯥꯎꯁꯤ ꯌꯥꯝ ꯊꯤꯅ ꯈꯦꯟꯅꯩ ꯑꯩꯅ ꯍꯥꯟꯅ ꯊꯣꯡꯕ ꯎꯇꯤ ꯑꯗꯨꯒ ꯃꯤꯈꯨꯗꯤꯡꯃꯛꯅꯁꯨ ꯎꯇꯤ ꯊꯣꯡꯕꯁꯤ ꯌꯥꯝꯅ ꯍꯥꯎꯏꯅ ꯍꯥꯏꯅꯩ ꯑꯩꯅ ꯀ꯭ꯂꯥꯁ ꯑꯁꯤ ꯌꯥꯎꯔꯨꯕꯗꯒꯤ ꯎꯇꯤ ꯑꯁꯦ ꯐꯖꯅ ꯊꯣꯡꯕ ꯍꯩꯖꯔꯛꯄꯅꯤ ꯑꯗꯨꯕꯨ ꯑꯩ ꯃꯈꯥ ꯇꯥꯕ ꯀ꯭ꯂꯥꯁꯁꯨ ꯌꯥꯎꯖꯅꯤꯡꯏ ꯌꯥꯎꯗꯧꯔꯤꯕ ꯀ꯭ꯂꯥꯁ ꯑꯁꯤ ꯀꯔꯤꯒꯨꯝꯕ ꯌꯥꯎꯒꯦꯅ ꯈꯜꯂꯤꯕ ꯃꯑꯣꯡ ꯑꯁꯦ ꯑꯩꯅ ꯌꯦꯟ ꯑꯣꯏꯅ ꯊꯣꯡꯕꯒꯤ ꯁꯤ ꯑꯣꯏꯅ ꯇꯝꯖꯅꯤꯡꯏ